ꯑꯩꯅ ꯁꯥꯏꯟꯁꯀꯤ ꯄ꯭ꯔꯣꯖꯦꯛꯇ ꯇꯧꯈꯤꯕ ꯍꯥꯏꯔꯒꯗꯤ ꯂꯩꯁꯤ ꯃꯈꯜ ꯃꯈꯜ ꯊꯤꯔꯒ ꯀꯂꯦꯛꯁꯟ ꯇꯧꯔꯒ ꯀꯪꯍꯜꯂꯒ ꯕꯨꯛꯇ ꯅꯞꯄꯛꯏ ꯑꯗꯣ ꯑꯩꯅ ꯌꯥꯝꯅ ꯅꯨꯡꯉꯥꯏꯖꯗꯦ ꯑꯩꯉꯣꯟꯗ ꯌꯥꯝꯅ ꯄꯥꯝꯖꯕ ꯍꯥꯏꯗꯣ ꯑꯣꯏꯈꯤ